ꯏꯃꯥ ꯏꯄꯥꯅ ꯑꯩꯈꯣꯏ ꯏꯆꯤꯟ ꯏꯅꯥꯎ ꯑꯅꯤ ꯄꯣꯛꯏ ꯑꯩꯅ ꯑꯅꯤ ꯁꯨꯕꯤꯅꯦ ꯑꯩ ꯑꯉꯥꯡ ꯑꯣꯏꯔꯤꯉꯩꯗ ꯊꯤꯉꯥꯎ ꯂꯤꯉꯥꯎ ꯇꯧꯗꯨꯅ ꯑꯗꯨꯝ ꯂꯥꯛꯈꯤ ꯑꯩꯅ ꯒ꯭ꯌꯥꯟ ꯃꯦꯟ ꯇꯥꯗꯕꯤꯗ ꯑꯩ ꯂꯥꯏꯔꯤꯛ ꯇꯝꯂꯛꯈꯤ ꯑꯩꯅ ꯒ꯭ꯌꯥꯟ ꯇꯥꯔꯛꯄꯗ ꯑꯩ ꯀ꯭ꯂꯥꯁ ꯁꯤꯛꯁ ꯀꯥꯔꯝꯂꯤ ꯃꯇꯝ ꯑꯗꯨꯗ ꯂꯥꯏꯔꯤꯛ ꯄꯥꯕꯒꯤ ꯍꯩꯅꯕꯤ ꯂꯩꯖꯔꯝꯗꯦ ꯑꯗꯨꯕꯨ ꯑꯩꯅ ꯀ꯭ꯂꯥꯁ ꯅꯥꯏꯟ ꯀꯥꯔꯛꯄ ꯃꯇꯝꯗꯗꯤ ꯂꯥꯏꯔꯤꯛꯀꯤ ꯀꯝꯄꯤꯇꯤꯇꯤꯕ ꯌꯥꯝ ꯑꯣꯏꯔꯛꯈꯤ ꯑꯁꯨꯝ ꯇꯧꯗꯨꯅ ꯑꯩ ꯃꯦꯇ꯭ꯔꯤꯛ ꯊꯥꯔꯛꯈꯤ ꯑꯗꯨꯒꯤ ꯃꯇꯨꯡꯗꯒꯤꯗꯤ ꯑꯩ ꯂꯥꯏꯔꯤꯛ ꯄꯥꯗ ꯌꯥꯗꯦ ꯍꯥꯏꯗꯨꯅ ꯑꯩ ꯇꯨꯌꯦꯜꯄ ꯁꯥꯏꯟꯁ ꯂꯧꯔꯛꯈꯤ ꯃꯁꯤꯒꯤ ꯃꯔꯝꯗꯤ ꯑꯩ ꯁꯥꯏꯟꯇꯤꯁ ꯑꯣꯏꯕ ꯄꯥꯝꯈꯤ ꯍꯧꯖꯤꯛ ꯑꯩ ꯕꯦꯑꯦꯁꯤ ꯇꯧꯗꯨꯅ ꯑꯐꯥꯎꯕ ꯁꯥꯏꯟꯇꯤꯁ ꯑꯣꯏꯒꯦ ꯈꯜꯂꯤ ꯑꯁꯤꯒꯨꯝꯕ ꯗꯤꯁꯤꯖꯟ ꯂꯧꯔꯝꯗꯥꯏꯗ ꯑꯩꯅ ꯏꯃꯥ ꯏꯄꯥ ꯏꯆꯦ ꯒꯤ ꯄꯥꯎꯇꯥꯛ ꯇꯥꯈꯤ ꯗꯤꯁꯤꯖꯟ ꯂꯧꯔꯝꯗꯥꯏꯗ